ꯍꯜꯂꯣ ꯁꯥꯔ ꯍꯜꯂꯣ ꯍꯥꯏꯕꯤꯌꯨ ꯍꯜꯂꯣ ꯑꯩꯁꯦ ꯀꯔꯤ ꯈꯣꯡꯒ꯭ꯔꯥꯎ ꯑꯃꯇ ꯇꯨꯖꯒꯦ ꯇꯧꯕ ꯑꯗꯨ ꯈꯣꯡꯈ꯭ꯔꯥꯎꯁꯦ ꯅꯨꯃꯤꯠ ꯀꯌꯥꯅꯤꯃꯨꯛꯇ ꯆꯪꯒꯅꯤ ꯍꯧꯖꯤꯛ ꯈꯨꯗꯣꯡ ꯆꯥꯕ ꯂꯩꯒꯗ꯭ꯔꯥ ꯀꯃꯥꯏ ꯇꯧꯏ ꯍꯣꯏ ꯍꯧꯖꯤꯛ ꯐꯣꯔꯃꯦꯜ ꯑꯣꯏꯅ ꯇꯨꯖꯒꯗꯕꯅꯤ ꯑꯗꯨ ꯄ꯭ꯔꯥꯏꯖꯇꯤ ꯀꯌꯥꯃꯨꯛꯇꯤ ꯂꯩꯖꯔꯤ ꯈꯣꯡꯒ꯭ꯔꯥꯎ ꯑꯃ ꯇꯨꯕꯁꯤꯗ ꯈꯤꯇꯪ ꯗꯤꯁꯀꯥꯎꯟ ꯄꯤꯕꯤꯕ ꯌꯥꯒꯗ꯭ꯔꯥ ꯍꯣꯏ ꯍꯣꯏ ꯌꯥꯝ ꯅꯨꯡꯉꯥꯏꯖꯔꯦ ꯊꯥꯒꯠꯆꯔꯤ ꯑꯩ ꯂꯥꯛꯆꯅꯕ ꯇꯧꯖꯔꯒꯦ ꯊꯦꯡꯀ꯭ꯌꯨ ꯊꯦꯡꯀ꯭ꯌꯨ